ꯍꯜꯂꯣ ꯉꯥ ꯉꯥꯁꯦ ꯑꯌꯣꯛ ꯉꯥꯗ ꯄꯨꯛꯂꯥꯎꯕꯤ ꯁꯤꯂꯤꯕꯔ ꯅꯥꯄꯤꯆꯥꯕꯤ ꯔꯧ ꯑꯣ ꯑꯆꯧ ꯑꯆꯧꯕ ꯀꯦ ꯖꯤ ꯑꯍꯨꯝ ꯃꯈꯥꯏ ꯃꯔꯤ ꯇꯥꯕꯩ ꯆꯥꯡꯗꯣ ꯑꯗꯨꯝ ꯂꯧꯖꯔꯒꯦ ꯐꯥꯕꯧ ꯉꯥ ꯉꯈꯥ ꯂꯣꯏꯅ ꯃꯤꯛꯁ ꯇꯧꯅꯔꯒ ꯌꯥꯟꯅꯔꯒ ꯑꯗꯨꯁꯨ ꯑꯗꯨꯝ ꯂꯧꯖꯔꯒꯦ ꯉꯥꯕꯦꯝꯃ ꯇꯨꯡꯍꯟꯕꯤ ꯃꯆꯥ ꯇꯨꯡꯍꯟꯕꯤ ꯃꯆꯥꯁꯤ ꯌꯣꯛꯅꯕ ꯑꯣꯏꯗꯣꯏꯕ

ꯑꯧ ꯍꯣꯏ ꯍꯣꯏ ꯍꯣꯏ ꯇꯥꯅꯤ ꯑꯗꯨꯃꯥꯏꯅ ꯑꯗꯨꯝ ꯇꯧꯔꯁꯤ ꯍꯣꯏ ꯑꯗꯨ ꯆꯥꯅꯕ ꯑꯆꯧꯕꯗꯨꯗꯤ ꯑꯗꯨꯝ ꯐꯥꯕꯤꯔꯝꯃꯣ ꯑꯩ ꯍꯣꯔꯦꯟ ꯄꯨꯡ ꯑꯅꯤꯃꯈꯥꯏ ꯑꯅꯤ ꯑꯗ꯭ꯋꯥꯏꯗ ꯑꯗꯨꯝ ꯂꯥꯛꯆꯔꯒꯦ ꯑꯧ ꯍꯣꯏ ꯑꯗꯨꯃꯥꯏꯅ ꯑꯗꯨꯝ ꯐꯥꯃꯤꯟꯅꯔꯁꯤ ꯌꯣꯛꯀꯗꯧꯕꯗꯨꯕꯨꯗꯤ ꯄꯣꯔꯣꯝꯁꯤ ꯀꯦ ꯖꯤ ꯀꯌꯥꯃꯨꯛ ꯇꯥꯕ ꯑꯣꯏꯗꯣꯏꯅꯣ ꯍꯣꯏ ꯈ꯭ꯋꯥꯏꯗꯒꯤ ꯆꯥꯎꯕ ꯀꯦ ꯖꯤ ꯑꯅꯤꯃꯈꯥꯏ ꯇꯥꯕꯗꯨꯗ ꯑꯣꯏꯅ ꯈꯔ ꯂꯧꯖꯔꯒꯦ ꯍꯣꯏ ꯑꯇꯩ ꯉꯥꯖꯤ ꯀꯔꯤ ꯉꯥ ꯑꯣꯏꯕꯤꯗꯣꯏꯅꯣ ꯕꯦꯂꯨꯉꯥ ꯎꯀꯥꯕꯤ ꯑꯣ ꯅꯥꯄꯤꯆꯥꯕꯤ ꯑꯆꯧꯕ ꯀꯦ ꯖꯤ ꯑꯍꯨꯝ ꯃꯔꯤꯒ ꯇꯥꯕꯗꯣ ꯍꯣꯏ ꯅꯥꯄꯤꯆꯥꯕꯤ ꯑꯆꯧꯕ ꯀꯦ ꯖꯤ ꯑꯍꯨꯝ ꯃꯔꯤ ꯇꯥꯕꯗꯨꯃ ꯈꯔ ꯂꯧꯔꯒꯦ ꯉꯈꯥ ꯕꯦꯂꯨꯉꯥ ꯈꯔ ꯑꯃ ꯎꯀꯥꯕꯤꯒ ꯑꯗꯨꯝ ꯈꯔ ꯂꯣꯏꯅ ꯂꯧꯖꯔꯒꯦ ꯍꯣꯏ ꯍꯣꯏ ꯆꯥꯅ ꯊꯝꯕꯒꯤꯅꯤ ꯑꯧ ꯑꯧ ꯍꯣꯏ ꯍꯣꯏ ꯌꯥꯏꯌꯦ ꯑꯗꯨꯃꯥꯏꯅ ꯐꯥꯕꯤꯔꯝꯃꯣ ꯑꯣ ꯑꯆꯧꯕ ꯈꯔ ꯐꯥꯔꯝꯃꯣ ꯉꯥꯆꯤꯛꯁꯨ ꯑꯗꯨꯝ ꯈꯔ ꯐꯥꯕꯤꯔꯝꯃꯣ ꯍꯣꯏ ꯍꯣꯏ ꯑꯆꯧꯕ ꯃꯔꯨꯝ ꯌꯥꯎꯕꯗꯣ ꯑꯗꯣ ꯑꯗꯨꯝ ꯐꯥꯕꯤꯔꯝꯃꯣ ꯑꯇꯩ ꯉꯥ ꯑꯇꯩ ꯉꯥꯗꯣ ꯑꯗꯨꯝ ꯈꯔ ꯑꯗꯨꯝ ꯌꯥꯟꯕꯤꯔꯣꯅꯦ ꯍꯣꯏ ꯍꯣꯏ ꯑꯗ ꯂꯩꯕ ꯉꯥꯒꯩꯗꯣ ꯑꯗꯨꯝ ꯈꯔ ꯈꯔ ꯂꯣꯏ ꯐꯥꯕꯤꯔꯝꯃꯣ ꯍꯣꯏ ꯍꯣꯏ

ꯍꯣꯏ ꯍꯣꯏ ꯑꯩ ꯍꯣꯔꯦꯟ ꯂꯥꯛꯄꯀꯥꯟꯗ ꯑꯗꯨꯝ ꯇꯧꯖꯔꯛꯑꯒꯦ ꯍꯣꯏ ꯍꯣꯏ ꯑꯧ ꯍꯣꯏ ꯑꯧ ꯍꯣꯏ ꯍꯣꯏ ꯑꯩ ꯍꯣꯔꯦꯟ ꯑꯗꯨꯝ ꯍꯪꯖꯔꯒꯦ ꯍꯣꯏ ꯑꯩ ꯍꯣꯔꯦꯟ ꯑꯗꯨꯝ ꯇꯧꯖꯔꯛꯑꯒꯦ